ꯑꯣ ꯍꯜꯂꯣ ꯇꯥꯏꯌꯦ ꯑꯣ ꯇꯥꯔꯤꯌꯦ ꯁꯤꯔꯣꯏ ꯂꯤꯂꯤꯔꯣ ꯑꯥꯎ ꯅꯪ ꯁꯤꯔꯣꯏ ꯆꯠꯇ꯭ꯔꯤꯕꯣ ꯑꯃꯨꯛꯇꯐꯥꯎ ꯑꯣ ꯅꯠꯇꯦꯅꯦ ꯅꯪꯕꯨ ꯁꯤꯔꯣꯏ ꯑꯥ ꯑꯣ ꯁꯤꯔꯣꯏ ꯂꯤꯂꯤꯁꯦ ꯅꯪ ꯑꯥꯎ ꯀꯥꯅꯤꯡꯉꯦ ꯁꯤꯔꯣꯏ ꯂꯤꯂꯤꯗꯣ ꯌꯦꯡꯃꯤꯟꯅꯁꯤ ꯍꯥꯏꯕ ꯅꯠꯇ꯭ꯔꯣ ꯑꯣ ꯑꯗꯨꯒꯤꯗꯃꯛꯇꯕꯨ ꯑꯩ ꯂꯩꯔꯤꯁꯤꯗꯤ ꯅꯪꯅ ꯑꯄꯥꯝꯕ ꯁꯤꯔꯣꯏ ꯆꯤꯡꯗꯣ ꯀꯥꯔꯒ ꯅꯪꯒꯤ ꯂꯤꯂꯤꯗꯣ ꯌꯦꯡꯍꯟꯒꯅꯤ ꯈꯔ ꯀꯥꯕꯗꯤ ꯈꯔ ꯋꯥꯒꯅꯤꯀꯣ ꯀꯥꯕꯗꯤ ꯉꯝꯒꯗ꯭ꯔꯥ ꯎꯝ ꯎꯝ ꯑꯗꯨ

ꯑꯩ ꯁꯨꯇꯤ ꯊꯣꯔꯛꯑꯦ ꯁꯨꯇꯤ ꯊꯣꯔꯛꯑꯦ ꯍꯧꯖꯤꯛꯇ ꯑꯩ ꯉꯁꯤ ꯅꯨꯃꯤꯠ ꯃꯉꯥꯅꯤꯃꯨꯛ ꯁꯨꯔꯦ ꯑꯩ ꯁꯨꯇꯤ ꯊꯣꯔꯛꯂꯒ ꯁꯤꯔꯣꯏꯒꯤ ꯐꯦꯁꯇꯤꯕꯦꯜ ꯑꯃꯁꯨ ꯇꯧꯒꯗꯧꯔꯤꯌꯦ ꯁꯤꯔꯣꯏ ꯂꯤꯂꯤ ꯐꯦꯁꯇꯤꯕꯦꯜꯁꯨ ꯇꯧꯒꯅꯤ ꯑꯗꯨ ꯌꯥꯎꯕꯁꯨ ꯑꯣꯏꯅ ꯂꯥꯛꯑꯣꯗꯅ ꯎꯝ ꯑꯗꯨ ꯑꯁꯨꯛ ꯀꯨꯏꯕꯁꯦ ꯑꯩꯅ ꯀꯣ ꯑꯁꯨꯛ ꯀꯨꯏꯕꯁꯦ ꯑꯩꯅ ꯅꯪꯕꯨ ꯅꯪꯗꯤ ꯂꯟꯗꯟꯗ ꯀꯨꯏꯅ ꯆꯠꯈ꯭ꯔꯦꯗꯣ ꯀꯣ ꯑꯣ ꯑꯗꯨꯅ ꯅꯪ ꯍꯧꯖꯤꯛ ꯆꯠꯊꯣꯔꯛꯄꯅꯤꯅ ꯍꯟꯗꯛꯇꯤ ꯑꯩꯒꯤ ꯁꯤꯔꯣꯏ ꯎꯈ꯭ꯔꯨꯜꯗ ꯅꯪ ꯁꯨꯡꯁꯣꯏ ꯁꯣꯏꯗꯅ ꯂꯥꯛꯑꯣ ꯑꯩꯅ ꯁꯤꯔꯣꯏꯒꯤ ꯁꯤꯅꯔꯤ ꯐꯖ ꯐꯖꯈ꯭ꯔꯕ ꯃꯌꯥꯝꯗꯣ ꯌꯦꯡꯍꯟꯒꯗꯣꯔꯤꯕꯅꯦ ꯑꯥ ꯑꯩ ꯍꯧꯖꯤꯛ ꯅꯪꯅ ꯂꯥꯛꯄꯗꯣ ꯑꯩ ꯋꯦꯜꯀꯝ ꯇꯧꯒꯗꯣꯔꯤꯕꯅꯦ ꯎꯝ ꯎꯝ ꯎꯝ ꯁꯤꯔꯣꯏ ꯂꯤꯂꯤ ꯀꯥꯕꯗꯤꯀꯣ ꯈꯔ ꯏꯪꯉꯤꯉꯩꯗ ꯑꯌꯨꯛ ꯉꯟꯇꯥ ꯀꯥꯒꯗꯕ ꯅꯠꯇ꯭ꯔꯗꯤ ꯆꯤꯡꯗꯣ ꯌꯥꯝꯅ ꯋꯥꯡꯕꯅꯦ ꯑꯗꯨꯕꯨ ꯍꯧꯖꯤꯛꯇꯤꯀꯣ ꯑꯩꯈꯣꯏꯒꯤ ꯀꯥꯕꯁꯤ ꯈꯔ ꯁ꯭ꯇꯤꯌꯔꯗꯣ ꯐꯖꯅ ꯁꯦꯝꯃꯒꯗꯤ ꯊꯝꯃꯦ ꯈꯔ ꯍꯥꯟꯅꯗꯒꯤꯗꯤ ꯌꯥꯝ ꯃꯥꯟꯅꯗ꯭ꯔꯦ ꯍꯧꯖꯤꯛꯇꯤ ꯌꯥꯝ ꯅꯨꯡꯉꯥꯏꯔꯦ ꯀꯥꯕꯗꯤ ꯑꯗꯣ ꯃꯊꯛ ꯌꯧꯕ ꯀꯥꯟꯗ ꯅꯨꯡꯁꯤꯠ ꯌꯥꯝ ꯀꯟꯕꯅꯦ ꯃꯥꯗꯤ ꯎꯝ ꯅꯨꯡꯁꯤꯠꯁꯨ ꯌꯥꯝ ꯀꯜꯂꯦ ꯋꯥꯏꯌꯦ ꯑꯧ ꯌꯥꯝ ꯏꯪꯉꯦ ꯑꯗꯨꯒ ꯑꯁ ꯍꯥꯟꯅ ꯃꯈꯥꯗꯀꯣ ꯂꯩꯕ ꯀꯥꯟꯗꯨꯗ ꯏꯪꯕꯗꯣ ꯃꯊꯛ ꯌꯧꯕ ꯀꯥꯟꯗꯗꯤ ꯑꯁ ꯅꯁꯥꯗꯣ ꯍꯨꯝꯗꯣꯛꯀꯗꯧꯔꯤꯕꯖꯥꯠꯅꯤ ꯅꯪ ꯅꯁꯥꯗꯤ ꯅꯪ ꯍꯧꯖꯤꯛ ꯀꯥꯟꯗꯤ ꯈꯔ ꯀꯩꯅꯣ ꯑꯣꯏꯔꯕ ꯄꯇꯥꯂꯥ ꯑꯣꯏꯔꯕ ꯍꯥꯟꯅꯗꯧꯅ ꯅꯣꯏꯔꯤ ꯅꯣꯏꯗ꯭ꯔꯕ ꯐꯔꯦ ꯐꯔꯦ ꯅꯁꯥ ꯈꯔ ꯅꯣꯏꯕꯗꯨ ꯈꯔ ꯐꯔꯕꯅꯦ ꯑꯥ ꯁꯤꯔꯣꯏ ꯆꯤꯡꯗꯣꯟꯗꯤ ꯅꯨꯡꯁꯤꯠ ꯌꯥꯝ ꯀꯟꯕꯅꯦ ꯎꯝ ꯑꯣ ꯑꯗꯣ ꯅꯪ ꯀꯩꯗꯧꯉꯩ ꯌꯧꯁꯤꯜꯂꯛꯀꯦ ꯍꯥꯏꯕ ꯎꯝ ꯅꯪ ꯅꯣꯡꯃ ꯅꯤꯅꯤꯗꯤ ꯂꯦꯛꯇꯕ ꯌꯥꯗꯦꯅꯦ ꯑꯩꯒꯤ ꯌꯨꯝꯗ ꯑꯣ ꯅꯣꯡꯃ ꯅꯤꯅꯤ ꯂꯦꯛꯇ꯭ꯔꯗꯤ ꯅꯪ ꯀꯣꯏꯕꯁꯨ ꯐꯪꯉꯣꯏ ꯑꯣ ꯑꯗꯣ ꯅꯪꯒꯤ ꯐꯦꯃꯤꯂꯤꯁꯤꯡꯁꯨ ꯈꯔ ꯌꯥꯎꯔꯛꯑꯣꯗꯅ ꯅꯇꯣꯝꯇ ꯂꯥꯛꯀꯗꯣꯔꯤꯔꯣ ꯃꯤ ꯑꯍꯨꯝ ꯃꯔꯤ ꯑꯗꯣ ꯅꯪꯒꯤꯗꯃꯛꯇ ꯑꯩꯅꯀꯣ ꯍꯥꯟꯅꯗꯒꯤ ꯑꯩ ꯅꯉꯣꯟꯗ ꯍꯥꯏꯈ꯭ꯔꯕꯅꯤ ꯁꯤꯔꯣꯏ ꯌꯦꯡꯕ ꯂꯥꯛꯑꯣ ꯎꯈ꯭ꯔꯨꯜꯒꯤ ꯁꯤꯔꯣꯏ ꯆꯤꯡꯗꯣ ꯑꯃꯨꯛꯇꯪꯗꯤ ꯌꯦꯡꯃꯤꯟꯅꯁꯦ ꯍꯥꯏꯗꯅꯀꯣ ꯅꯪꯅ ꯊꯕꯛ ꯌꯥꯝ ꯆꯤꯜꯂꯦ ꯌꯦꯡꯕ ꯃꯇꯝ ꯁꯪꯗꯦ ꯍꯥꯏꯕꯗꯨꯗ ꯑꯩꯁꯨ ꯅꯉꯣꯅꯗ ꯍꯥꯏꯕꯁꯨ ꯉꯃꯗꯔꯦ ꯑꯗꯣ ꯅꯪ ꯏꯊꯥ ꯊꯥꯖꯗꯅ ꯍꯟꯗꯛ ꯅꯪ ꯑꯁ ꯑꯩꯒꯤ ꯌꯨꯝꯗ ꯎꯈ꯭ꯔꯨꯜꯗ ꯂꯥꯛꯀꯅꯤ ꯍꯥꯏꯕꯁꯦ ꯌꯥꯝꯅ ꯍꯔꯥꯎꯋꯦꯅꯦ ꯑꯩꯗꯤ ꯎꯝ ꯑꯣ ꯑꯧ ꯑꯧ ꯑꯧ ꯇꯧꯔꯛꯀꯗꯧꯔꯤꯅꯤꯅꯦ ꯅꯪ ꯑꯄꯥꯝꯕ ꯑꯁ ꯎꯈ꯭ꯔꯨꯜꯒꯤ ꯁ꯭ꯀꯣꯁ ꯀꯥꯗꯨꯅ ꯍꯥꯎꯔꯤꯕ ꯑꯗꯒꯤ ꯑꯁꯥꯏꯒꯤ ꯆꯝꯄ꯭ꯔꯥꯒꯗꯣ ꯌꯥꯝ ꯍꯣꯡꯕꯅꯤꯅꯦ

ꯑꯁ ꯍꯨꯖꯤꯛ ꯌꯥꯝ ꯏꯪꯉꯦ ꯍꯨꯖꯤꯛꯇꯤ ꯎꯝ ꯑꯧ ꯑꯗꯣ ꯅꯪ ꯏꯔꯣꯏ ꯁꯥ ꯆꯥꯕ꯭ꯔꯥ ꯑꯣ ꯑꯣ ꯀꯔꯤ ꯆꯥꯒꯅꯤ ꯑꯗꯨꯗꯤ ꯅꯪꯒꯤ ꯂꯝꯑꯣꯛ ꯆꯥꯕ ꯇꯥꯔꯦꯅꯦ ꯑꯥ ꯑꯥꯎ ꯂꯝꯑꯣꯛ ꯍꯥꯏꯕꯕꯨ ꯈꯪꯗ꯭ꯔꯣ ꯑꯣꯛ ꯃꯥꯟꯕꯗꯨꯕꯨ ꯖꯪꯒꯜꯗ ꯂꯩꯕ ꯂꯝꯑꯣꯛꯇꯣ ꯑꯣꯔꯤꯖꯤꯅꯦꯜ ꯎꯝ ꯎꯝ ꯑꯗꯣ ꯑꯗꯣ ꯐꯖꯅ ꯑꯩꯅ ꯅꯪꯒꯤꯗꯃꯛꯇ ꯕꯣꯏꯜ ꯇꯧꯔꯒ ꯊꯣꯡꯕꯤꯒꯅꯤꯀꯣ ꯎꯝ ꯑꯗ ꯅꯃꯥꯟꯅꯕꯁꯤꯡꯗꯨꯁꯨ ꯍꯥꯏꯔꯣ ꯎꯝ ꯑꯗꯨ ꯂꯥꯛꯀꯅꯤ ꯍꯥꯏꯔꯒ ꯅꯪ ꯑꯃꯨꯛ ꯃꯤꯁ ꯑꯣꯏꯕꯗꯤ ꯌꯥꯗꯦꯀꯣ ꯎꯝ ꯅꯪꯒꯤ ꯀꯩꯅꯣꯗꯣ ꯑꯣ ꯍꯥꯏꯔꯛꯑꯣ ꯎꯝ ꯕꯥꯔꯥꯁꯦ ꯍꯧꯖꯤꯛꯇꯤ ꯂꯨꯄꯥ ꯆꯥꯝꯃꯉꯥ ꯆꯥꯇ꯭ꯔꯨꯛ ꯌꯧꯔꯦꯅꯦ ꯕꯁ ꯕꯥꯔꯥꯗꯣ ꯃꯃꯟ ꯌꯥꯝ ꯇꯥꯡꯈꯔꯦ ꯍꯧꯖꯤꯛꯇꯤ ꯀꯥꯈꯠꯈꯔꯦ

ꯎꯝ ꯍꯣꯏ ꯌꯧꯗꯦ ꯍꯥꯟꯅꯗꯤ ꯂꯨꯄꯥ ꯆꯥꯝꯃꯥꯌꯥꯡꯈꯩ ꯆꯥꯝꯃꯗ ꯆꯠꯂꯝꯕꯅꯦ ꯍꯧꯖꯤꯛꯇꯤ ꯑꯥ ꯍꯦꯟꯒꯠꯈꯔꯦ ꯎꯝ ꯎꯝ ꯎꯝ ꯎꯝ ꯑꯗꯣ ꯅꯪꯅ ꯂꯥꯛꯄ ꯀꯥꯟꯗꯀꯣ ꯌꯦꯜꯂꯣ ꯕꯖꯥꯔꯗꯣ ꯎꯈ꯭ꯔꯨꯜꯒꯤ ꯌꯦꯜꯂꯣ ꯕꯥꯖꯥꯔ ꯍꯥꯏꯌꯣꯕꯀꯣ ꯑꯣ ꯑꯗꯨꯗ ꯑꯩ ꯉꯥꯏꯔꯝꯒꯅꯤ ꯑꯗꯨꯗ ꯈꯥꯝꯕꯤꯌꯣ ꯍꯥꯏꯌꯣꯕ ꯕꯁꯇꯣ ꯎꯝ ꯑꯗꯨꯗ ꯑꯩ ꯅꯪꯕꯨ ꯑꯣ ꯐꯣꯟ ꯇꯧꯔꯛꯑꯣ ꯑꯗꯨꯗ ꯌꯦꯜꯂꯣ ꯕꯖꯥꯔꯗ ꯊꯦꯡꯅꯔꯁꯦ ꯑꯗꯨꯗ ꯎꯝ ꯆꯠꯃꯤꯟꯅꯔꯁꯦ ꯑꯩꯈꯣꯏꯒꯤꯗꯤ ꯌꯦꯜꯂꯣ ꯕꯖꯥꯔꯗꯒꯤꯀꯣ ꯆꯥꯔꯁ ꯂꯩꯕꯗꯣ ꯎꯈ꯭ꯔꯨꯜꯒꯤ ꯆꯔꯁ ꯑꯆꯧꯕ ꯂꯩꯕꯗꯣ ꯑꯗꯨꯒꯤ ꯃꯅꯥꯛꯇ ꯂꯩꯔꯕꯅꯦ ꯑꯩꯒꯤ ꯌꯨꯝꯗꯤ ꯅꯛꯅꯔꯕꯅꯦ ꯑꯥꯎ ꯎꯝ ꯑꯗꯣ ꯅꯪ ꯁꯦꯇꯔꯗꯦꯗ ꯂꯥꯛꯂꯗꯤ ꯁꯟꯗꯦ ꯅꯨꯃꯤꯠꯇꯁꯨ ꯆꯔꯁꯇ ꯀꯥꯃꯤꯟꯅꯒꯅꯤ ꯑꯗꯨꯒ ꯃꯟꯗꯦꯒꯨꯝꯕꯗ ꯆꯠꯁꯦ ꯁꯤꯔꯣꯏ ꯂꯤꯂꯤ ꯀꯥꯕꯗꯨꯗꯤ ꯑꯦ ꯑꯩꯈꯣꯏ ꯈꯨꯟꯗꯤꯀꯣ ꯑꯁ ꯌꯥꯝ ꯂꯩꯌꯦ ꯄꯥꯈꯪ ꯂꯩꯁꯥꯕꯤꯁꯤꯡꯁꯨ ꯄꯨꯕ ꯌꯥꯏ ꯑꯩꯒꯤ ꯏꯃꯥꯟꯅꯕ ꯏꯃꯥꯟꯅꯕꯤꯁꯤꯡꯁꯨ ꯌꯥꯝ ꯂꯩꯌꯦ ꯑꯗꯨ ꯆꯥꯛ ꯏꯟꯁꯥꯡꯁꯨ ꯊꯣꯡꯂꯒ ꯄꯨꯔꯒ ꯑꯥ ꯆꯤꯡ ꯃꯊꯛꯇ ꯆꯥꯔꯨꯒꯗꯕꯅꯦ

ꯑꯣ ꯄꯤꯀꯤꯅꯤꯛ ꯑꯣꯏꯅ ꯆꯠꯂꯗꯕꯅꯦ ꯎꯝ ꯎꯝ ꯑꯣ ꯁꯨꯃꯥꯏ ꯇꯧꯁꯦ ꯑꯗꯨꯒ ꯎꯈ꯭ꯔꯨꯜꯗ ꯂꯩꯔꯤꯕ ꯍꯨꯡꯗꯨꯡ ꯑꯃ ꯑꯃ ꯂꯩꯔꯤꯕ ꯃꯌꯥꯝꯗꯨꯁꯨ ꯑꯩꯍꯣꯏꯒꯤ ꯃ꯭ꯌꯨꯖꯝꯒ ꯌꯥꯃ ꯂꯩꯌꯦ ꯑꯗꯨꯗꯁꯨ ꯀꯣꯏꯕ ꯄꯨꯕꯤꯒꯅꯤ ꯎꯝ ꯑꯦ ꯑꯩꯒꯤ ꯀꯥꯔ ꯑꯩꯒꯤ ꯒꯥꯔꯤꯕꯨꯗꯤ ꯂꯩꯌꯦ ꯆꯤꯡ ꯑꯥ ꯁꯤꯔꯣꯏ ꯆꯤꯡꯗꯤꯀꯣ ꯑꯩꯈꯣꯏꯒꯤ ꯆꯤꯡꯈꯣꯡꯗꯨ ꯐꯥꯎꯕꯗꯤ ꯑꯗꯨꯝ ꯒꯥꯔꯤ ꯊꯧꯕ ꯌꯥꯏꯗ ꯎꯝ ꯑꯣ ꯑꯩꯒꯤ ꯑꯩ ꯍꯟꯗꯛꯇ ꯂꯧꯌꯦ ꯊꯥ ꯑꯃꯒꯤ ꯃꯃꯥꯡꯗ ꯕꯔꯅꯥ ꯀꯥꯔ ꯑꯃ ꯂꯧꯔꯦ ꯑꯩ ꯑꯗꯨꯗ ꯑꯣꯏꯅ ꯑꯗꯨꯝ ꯆꯠꯃꯤꯟꯅꯔꯁꯦ

ꯑꯣ ꯍꯣꯏ ꯍꯣꯏ ꯑꯗꯨꯁꯨ ꯌꯥꯏ ꯑꯩꯒꯤ ꯑꯣ ꯍꯣꯏ ꯍꯣꯏ ꯌꯥꯏ ꯌꯥꯏ ꯑꯗꯨꯁꯨ ꯀꯥꯏꯗꯦ ꯎꯝ ꯎꯝ ꯑꯣ ꯍꯣꯏ ꯍꯣꯏ ꯑꯗꯣ ꯅꯪꯒꯤ ꯏꯃꯨꯡꯗ ꯑꯗ ꯂꯩꯕ ꯃꯤꯁꯤꯡꯗꯨꯗꯤ ꯀꯅꯥ ꯀꯅꯥ ꯂꯩꯍꯧꯒꯅꯤ ꯎꯝ ꯑꯣ ꯐꯔꯦ ꯐꯔꯦ ꯑꯗꯣ ꯅꯪ ꯍꯣꯏ ꯍꯣꯏ ꯌꯥꯏ ꯌꯥꯏ ꯎꯝ ꯅꯪ ꯍꯧꯖꯤꯛ ꯑꯩꯈꯣꯏꯒꯤ ꯃꯦꯒꯤ ꯅꯪ ꯀꯩꯅꯣꯗ ꯊꯣꯔꯛꯑꯕꯅꯤꯅ ꯐꯥꯔꯁ ꯋꯤꯛ ꯑꯗ꯭ꯋꯥꯏꯗ ꯅꯪ ꯊꯣꯔꯛꯑꯕꯅꯤꯅ ꯑꯩꯈꯣꯏꯒꯤ ꯑꯗꯨꯝ ꯆꯠꯄ ꯌꯥꯔꯦ ꯀꯩꯅꯣ

ꯑꯣ ꯍꯣꯏ ꯍꯣꯏ ꯍꯣꯏ ꯈꯔ ꯑꯊꯨꯕ ꯃꯇꯝꯗ ꯎꯝ ꯎꯝ ꯎꯝ ꯎꯝ ꯎꯝ ꯎꯝ ꯎꯝ ꯆꯠꯁꯦ ꯆꯠꯁꯦ ꯎꯝ ꯅꯪ ꯊꯣꯔꯛꯑꯗꯤ ꯑꯁ ꯅꯨꯡꯉꯥꯏꯒꯅꯤꯗ ꯑꯩꯗꯤ ꯎꯝ ꯎꯝ ꯐꯔꯦ ꯐꯣꯟ ꯊꯝꯃꯁꯤꯔꯥ ꯑꯣ ꯈꯔ ꯋꯥꯠꯂꯤꯌꯦ ꯑꯩꯁꯦ ꯃꯤꯁꯨ ꯂꯥꯛꯄ ꯑꯩꯁꯦ ꯅꯉꯣꯟꯗ ꯐꯣꯟꯁꯦ ꯌꯥꯝ ꯇꯧꯅꯤꯡꯕ

ꯌꯥꯝ ꯑꯎ ꯑꯎꯕꯁꯦ ꯍꯦꯛꯇ ꯅꯪꯁꯨ ꯍꯦꯛꯇ ꯐꯤꯔꯣꯅꯗ ꯗꯨꯀꯥꯟꯗ ꯁꯣꯄꯤꯡ ꯑꯃ ꯆꯪꯉꯦ ꯎꯝ ꯍꯦꯛꯇ ꯅꯪꯁꯨ ꯑꯗꯨꯝ ꯂꯩꯒꯟꯕ ꯅꯨꯄꯤꯅꯦꯕ ꯑꯗꯨꯅꯀꯣ ꯑꯣ ꯑꯗꯨꯅ ꯄꯩꯁꯥꯁꯦ ꯅꯪ ꯌꯥꯔꯗꯤ ꯂꯨꯄꯥ ꯂꯥꯛ ꯑꯃ ꯑꯅꯤꯒꯨꯝꯕꯗꯤ ꯄꯥꯏꯔꯛꯑꯣꯅꯦ ꯍꯣꯏ ꯅꯣꯡ ꯆꯨꯕꯕꯨ ꯀꯔꯤꯅꯣꯗ ꯅꯣꯡꯗꯤ ꯑꯗꯨꯝ ꯍꯧꯖꯤꯛꯇꯤ ꯁꯤꯖꯟ ꯂꯥꯛꯑꯕꯅꯤꯅ ꯈꯔꯗꯤ ꯇꯥꯕꯁꯨ ꯌꯥꯏꯌꯦꯀꯣ ꯈꯜꯂꯨꯅꯨꯗ ꯅꯣꯡ ꯃꯔꯛꯇ ꯆꯠꯄ ꯌꯥꯕ ꯍꯧꯖꯤꯛꯇꯤ ꯋꯥꯇꯔ ꯄ꯭ꯔꯨꯕ ꯌꯥꯝ ꯂꯩꯈ꯭ꯔꯦꯅꯦ ꯎꯝ ꯁꯤꯔꯣꯏ ꯂꯤꯁꯤꯁꯦ ꯑꯩꯁꯤꯕꯣ ꯑꯩꯗꯤ ꯀꯣ ꯏꯄꯥ ꯏꯄꯨꯁꯤꯡꯅ ꯍꯥꯏꯕ ꯇꯔꯦꯠꯂꯛ ꯀꯥꯎꯑꯣ ꯍꯥꯏꯕꯅꯤꯅꯦ ꯑꯩꯉꯣꯟꯗ ꯑꯗꯨ ꯑꯩꯗꯤ ꯅꯤꯄꯥꯜꯂꯛ ꯀꯥꯔꯕꯅꯤꯅꯦ ꯇꯔꯦꯠ ꯍꯦꯟꯈ꯭ꯔꯕꯅꯤ ꯅꯤꯄꯥꯟ ꯁꯨꯔꯕꯅꯦ ꯑꯩꯗꯤ ꯎꯝ ꯎꯝ ꯎꯝ ꯑꯩꯗꯤ ꯅꯤꯄꯥꯜꯂꯛ ꯀꯥꯔꯦ ꯑꯗꯨꯅ ꯅꯪ ꯄꯩꯁꯥꯗꯣ ꯈꯔ ꯌꯥꯝꯅ ꯄꯨꯔꯒ ꯂꯥꯛꯑꯣꯀꯣ ꯍꯣꯏ ꯍꯣꯏ ꯍꯣꯏ ꯑꯩ ꯍꯣꯏ ꯍꯣꯏ ꯃꯤ ꯑꯃ ꯂꯥꯛꯑꯦ ꯑꯗꯨꯅ ꯑꯩ ꯐꯣꯟ ꯊꯝꯃꯒꯦ ꯊꯝꯃꯦ ꯊꯝꯃꯦ ꯎꯝ